ꯈꯨꯡꯒꯪꯒꯤ ꯄꯨꯟꯁꯤꯗ ꯁꯥꯟꯅꯕꯒꯤ ꯃꯁꯥꯟꯅꯁꯤꯡ ꯑꯁꯤꯅ ꯌꯥꯝꯅ ꯀꯥꯟꯅꯕ ꯄꯤ ꯃꯁꯤꯅ ꯍꯛꯆꯥꯡ ꯐꯅ ꯊꯝꯕ ꯉꯝꯍꯜꯂꯤ ꯑꯃꯗꯤ ꯑꯩꯈꯣꯏꯒꯤ ꯇꯨꯡꯒꯤ ꯄꯨꯟꯁꯤꯗ ꯄꯨꯟꯁꯤ ꯅꯨꯡꯁꯥꯡꯅ ꯍꯤꯡꯕꯗ ꯃꯇꯦꯡ ꯄꯥꯡꯉꯤ